ꯆꯥꯛ ꯑꯦꯟꯁꯥꯡ ꯊꯣꯡꯕꯗ ꯌꯥꯝꯅ ꯆꯦꯛꯁꯤꯟꯒꯗꯕ ꯃꯇꯥꯡꯁꯦ ꯊꯨꯝ ꯃꯣꯔꯣꯛꯀꯤ ꯃꯇꯥꯡꯁꯤꯅꯦ ꯊꯨꯝ ꯃꯣꯔꯣꯛꯁꯦ ꯁꯣꯏꯔꯗꯤ ꯑꯦꯟꯁꯥꯡꯁꯦ ꯍꯥꯎꯔꯣꯏꯗꯣꯏꯅꯦ ꯑꯗꯨꯅ ꯆꯥꯛ ꯑꯦꯟꯁꯥꯡ ꯊꯣꯡꯕꯗ ꯈ꯭ꯋꯥꯏꯗꯒꯤ ꯆꯦꯛꯁꯤꯟꯕꯒꯤ ꯒꯗꯕ ꯃꯇꯥꯡꯁꯦ ꯊꯨꯝ ꯃꯣꯔꯣꯛꯀꯤ ꯃꯇꯥꯡꯁꯤꯅꯦ